ꯆꯍꯤ ꯀꯌꯥꯗꯒꯤ ꯚꯥꯔꯠꯀꯤ ꯏꯟꯇꯔꯇꯦꯟꯃꯦꯟꯒꯤ ꯏꯟꯗꯁꯇ꯭ꯔꯤ ꯑꯁꯦ ꯌꯥꯝꯅ ꯑꯍꯣꯡꯕ ꯎꯔꯦ ꯌꯥꯝꯅ ꯆꯥꯎꯈꯠꯄ ꯑꯃꯁꯨꯡ ꯂꯩꯕꯥꯛ ꯑꯁꯤꯒꯤ ꯈ꯭ꯋꯥꯏꯗꯒꯤ ꯃꯃꯤꯡ ꯆꯠꯄ ꯏꯟꯇꯔꯇꯦꯟꯃꯦꯟꯒꯤ ꯃꯑꯣꯡꯗꯤ ꯐꯤꯂꯝ ꯐꯤꯂꯝ ꯏꯟꯗꯁꯇ꯭ꯔꯤꯁꯤ ꯌꯥꯝꯅ ꯆꯥꯎꯈꯠꯂꯦ ꯑꯗꯨꯒ ꯚꯥꯔꯠꯀꯤ ꯃꯤꯌꯥꯝꯅ ꯃꯌꯥꯝꯅ ꯌꯦꯡꯅꯤꯡꯕꯗꯤ ꯐꯤꯂꯝ ꯕꯣꯂꯤꯋꯨꯠꯀꯤ ꯗ꯭ꯔꯃꯥ ꯐꯦꯃꯤꯂꯤ ꯗ꯭ꯔꯃꯥ ꯑꯗꯨꯒꯨꯝꯕ ꯃꯌꯥꯝꯗꯣ ꯌꯦꯡꯕ ꯄꯥꯝꯃꯦ